ꯁ꯭ꯀꯨꯜꯗ ꯇꯝꯕꯤ ꯇꯝꯕꯤ ꯇꯝꯕꯤ ꯌꯥꯝꯅ ꯐꯖ ꯐꯖꯕ ꯑꯦꯔꯠ ꯑꯦꯟ ꯀ꯭ꯔꯥꯐ ꯌꯥꯝꯅ ꯇꯝꯕꯤ ꯑꯣꯖꯥꯁꯤꯡꯅ ꯑꯗꯣ ꯑꯩꯒꯤ ꯑꯉꯥꯡ ꯑꯣꯏꯔꯤꯉꯩꯗ ꯅꯤꯡꯁꯤꯡꯕ ꯍꯥꯏꯔꯒꯗꯤ ꯗ꯭ꯔꯣꯌꯤꯡ ꯗ꯭ꯔꯣꯌꯤꯡ ꯌꯦꯛꯄꯗ ꯃꯤ ꯌꯦꯛꯄꯁꯦ ꯌꯥꯝꯅ ꯄꯥꯝꯅ ꯌꯦꯛꯆꯩ ꯁꯤꯁꯦ ꯌꯥꯝꯅ ꯅꯨꯡꯉꯥꯏꯌꯦꯕ ꯃꯤ ꯌꯦꯛꯄꯁꯦ ꯈꯔꯗꯤ ꯍꯩꯕ ꯋꯥꯠꯂꯦ ꯑꯗꯣ ꯌꯥꯝꯅ ꯌꯥꯝꯅ ꯄꯥꯝꯅ ꯌꯦꯛꯄꯅꯤꯅ ꯑꯗꯨꯝ ꯐꯖꯈꯤ ꯑꯗꯨꯅꯦ